ꯀꯥꯡꯂꯨꯞ ꯅꯠꯇ꯭ꯔꯒ ꯂꯩꯕꯛ ꯃꯌꯥꯝ ꯃꯔꯛꯇ ꯁꯥꯟꯅ ꯈꯣꯠꯅꯕꯁꯤꯅ ꯁꯥꯟꯇꯤ ꯑꯃꯁꯨꯡ ꯌꯥꯟꯅꯕ ꯄꯨꯔꯛꯄ ꯌꯥꯏ ꯍꯥꯏꯅ ꯈꯟꯖꯩ ꯃꯔꯝꯗꯤ ꯁꯥꯟꯅ ꯈꯣꯠꯅꯕ ꯑꯁꯤꯗꯗꯤ ꯑꯩꯈꯣꯏꯒꯤ ꯖꯥꯠ ꯕꯤꯖꯥꯠ ꯍꯥꯏꯕ ꯂꯩꯇꯦ ꯑꯅꯦꯝ ꯑꯋꯥꯡ ꯁꯤ ꯍꯥꯏꯕ ꯂꯩꯇꯦ ꯃꯥ ꯃꯥꯒꯤ ꯆꯍꯤ ꯀꯥꯡꯂꯨꯞꯀꯤ ꯃꯇꯎꯡ ꯏꯟꯅ ꯅꯠꯇ꯭ꯒ ꯋꯦꯠꯀꯤ ꯃꯇꯨꯡ ꯏꯟꯅ ꯁꯥꯟꯅꯕ ꯉꯥꯇꯅꯤ ꯑꯗꯨꯅ ꯁꯥꯟꯅꯕ ꯃꯁꯥꯟꯅꯁꯤꯅꯗꯤ ꯑꯩꯈꯣꯏꯒꯤ ꯅꯨꯡꯁꯤꯅꯕ ꯍꯦꯜꯂꯤ ꯑꯗꯨꯒ ꯁ꯭ꯄꯣꯔꯠꯁꯁꯤꯗꯗꯤ ꯌꯥꯝꯅ ꯑꯩꯈꯣꯏꯒꯤ ꯗꯤꯁꯤꯄ꯭ꯂꯤꯟ ꯍꯥꯏꯕꯁꯦ ꯌꯥꯝꯅ ꯍꯥꯏꯂꯤ ꯃꯦꯟꯇꯦꯟ ꯇꯧꯕꯅꯤꯅ ꯑꯩꯈꯣꯏꯒꯤ ꯊꯛꯁꯤ ꯈꯥꯁꯤ ꯑꯗꯒꯤ ꯑꯃꯒ ꯑꯃꯒ ꯂꯣꯟ ꯂꯤꯗꯕꯨ ꯑꯣꯏꯔꯁꯨ ꯇꯤꯝ ꯑꯃꯗ ꯁꯥꯟꯅꯃꯤꯟꯅꯔꯕꯅꯤꯅ ꯑꯩꯅ ꯈꯪꯗꯕ ꯂꯣꯟꯁꯨ ꯑꯃꯅ ꯈꯪꯉꯝꯕꯁꯨ ꯌꯥꯝꯅ ꯑꯩꯈꯣꯏꯗ ꯀꯃꯨꯅꯤꯀꯦꯁꯟ ꯁ꯭ꯀꯤꯜ ꯇꯣꯉꯥꯟꯕ ꯑꯃꯁꯨ ꯍꯦꯡꯒꯠꯂꯤ ꯑꯗꯨꯒ ꯑꯩꯈꯣꯏꯒꯤ ꯅꯨꯡꯁꯤꯅꯕꯒꯤ ꯆꯥꯡ ꯁꯦ ꯌꯥꯝꯅ ꯍꯦꯟꯒꯠꯂꯦ ꯃꯁꯤ ꯍꯥꯏꯖꯅꯤꯡꯉꯤ